ꯍꯥꯟꯅꯒꯤ ꯑꯍꯟ ꯂꯝꯃꯟꯁꯤꯡꯅ ꯊꯝꯂꯝꯕ ꯄꯣꯠꯆꯩꯁꯤꯡ ꯐꯤꯁꯥ ꯂꯣꯟꯁꯥ ꯆꯠꯅ ꯕꯤꯒꯤ ꯐꯤꯁꯤꯡ ꯑꯁꯤꯕꯨ ꯃꯈꯥ ꯇꯥꯕ ꯃꯤꯑꯣꯏꯁꯤꯡꯗ ꯌꯣꯛꯇꯨꯅ ꯊꯝꯃꯤ ꯃꯁꯤꯒꯤ ꯐꯤꯁꯥ ꯂꯣꯟꯁꯥ ꯑꯁꯤꯕꯨ ꯃꯈꯥ ꯇꯥꯕ ꯃꯤꯁꯤꯡꯗ ꯍꯩꯅꯉꯥꯏꯒꯤ ꯍꯣꯠꯅꯕ ꯑꯃꯁꯨꯡ ꯇꯝꯕꯤꯕꯁꯨ ꯃꯈꯣꯏꯁꯤꯡꯅ ꯇꯝꯕꯤꯔꯝꯃꯤ ꯃꯁꯤꯒꯨꯝꯕ ꯄꯣꯠꯆꯩꯁꯤꯡ ꯑꯁꯤꯕꯨ ꯌꯣꯛꯈꯠꯇꯨꯅ ꯊꯝꯃꯤ